ꯃꯅꯤꯄꯨꯔꯤ ꯂꯦꯡꯒ꯭ꯋꯦꯁ ꯅꯠꯇ꯭ꯔꯀꯥꯟꯗ ꯃꯩꯇꯩꯂꯣꯟ ꯃꯩꯠ ꯃꯅꯤꯄꯨꯔꯤ ꯂꯣꯟ ꯃꯅꯤꯄꯨꯔ ꯂꯣꯟ ꯅꯠꯇ꯭ꯔꯀꯥꯟꯗ ꯃꯩꯇꯩꯂꯣꯟ ꯍꯥꯏꯅ ꯑꯩꯈꯣꯏꯅ ꯍꯧꯖꯤꯛ ꯍꯧꯖꯤꯛ ꯈꯪꯅꯔꯤꯕ ꯂꯣꯟ ꯑꯁꯦ ꯆꯍꯤ ꯀꯌꯥꯗꯒꯤ ꯆꯍꯤ ꯀꯌꯥ ꯀꯌꯥ ꯀꯌꯥ ꯑꯁꯤꯗ ꯂꯥꯛꯏꯕ ꯇꯥꯡꯀꯛ ꯀꯌꯥꯗ ꯁꯦꯝꯗꯣꯛ ꯁꯦꯝꯗꯣꯛꯑꯀꯥꯟꯗ ꯑꯩꯈꯣꯏꯒꯤ ꯁꯤꯖꯤꯟꯅꯔꯛꯄ ꯃꯩꯇꯩ ꯍꯥꯏꯕ ꯐꯨꯔꯨꯞꯁꯤꯅ ꯃꯅꯤꯄꯨꯔꯁꯤꯗ ꯇꯥꯔꯤꯕ ꯃꯩꯇꯩ ꯍꯥꯏꯕ ꯐꯨꯔꯨꯞ ꯑꯃꯗꯤ ꯆꯤꯡꯗ ꯇꯥꯔꯤꯕ ꯐꯨꯔꯨꯞ ꯀꯌꯥꯁꯤꯅ ꯁꯤꯖꯤꯟꯅꯕ ꯃꯔꯨꯑꯣꯏꯕ ꯂꯣꯟꯅꯤ ꯄꯥꯎ ꯐꯥꯎꯅꯕꯗ ꯑꯗꯨꯅ ꯃꯅꯤꯄꯨꯔꯒꯤ ꯂꯣꯟ ꯑꯁꯤ ꯅꯤꯡꯁꯤꯡꯕ ꯉꯝꯗ꯭ꯔꯤꯉꯩ ꯃꯇꯝꯗꯒꯤ ꯍꯧꯔꯛꯈꯤ ꯑꯗꯨꯕꯨ ꯍꯥꯟꯅꯗꯒꯤ ꯍꯧꯔꯛꯄ ꯂꯣꯟꯁꯤꯡ ꯑꯁꯦ ꯑꯩꯈꯣꯏꯒꯤ ꯈꯣꯏ ꯈꯣꯏꯕꯁꯤꯅ ꯃꯔꯝ ꯑꯣꯏꯔꯀꯥꯟꯗ ꯑꯩꯈꯣꯏꯒꯤ ꯍꯧꯖꯤꯛ ꯍꯧꯖꯤꯛ ꯉꯥꯡꯂꯤꯕ ꯏꯝꯐꯥꯜ ꯃꯅꯨꯡꯗ ꯉꯥꯡꯂꯤꯕ ꯃꯅꯤꯄꯨꯔꯤ ꯂꯣꯟꯁꯤꯡ ꯑꯁꯤ ꯈꯣꯏꯗꯦ ꯈꯣꯏꯕꯁꯤꯒ ꯈꯣꯏꯗꯕꯁꯤꯒ ꯆꯥꯡꯗꯝꯅꯗꯨꯅ ꯃꯤꯑꯣꯏ ꯈꯔꯅꯗꯤ ꯂꯝ ꯂꯣꯌꯥꯂꯝꯗꯒꯤ ꯂꯥꯛꯆꯕ ꯑꯩꯈꯣꯏꯒꯤ ꯃꯔꯣꯜ ꯈꯣꯏꯕꯤꯕꯁꯤꯡꯕꯨ ꯍꯟꯊꯅ ꯌꯦꯡꯕꯤ ꯑꯗꯨꯕꯨ ꯑꯁꯦꯡꯕꯗꯤ ꯃꯔꯣꯜ ꯈꯣꯏꯕꯁꯤꯡꯁꯤꯅ ꯑꯁꯦꯡꯕ ꯑꯆꯨꯝꯕ ꯃꯅꯤꯄꯨꯔꯤ ꯂꯣꯟ ꯑꯣꯏꯗꯣꯏꯅꯤ ꯍꯧꯖꯤꯛ ꯉꯥꯡꯂꯤꯕ ꯂꯣꯟ ꯑꯁꯤꯗꯤ ꯑꯗꯨꯛꯀꯤ ꯃꯇꯤꯛ ꯇꯞꯊꯈ꯭ꯔꯦ ꯑꯗꯨꯛꯀꯤ ꯃꯇꯤꯛ ꯃꯄꯥꯟ ꯂꯝꯗꯒꯤ ꯆꯪꯂꯛꯄ ꯃꯤꯁꯤꯡꯁꯤꯅ ꯁꯦꯝꯗꯣꯛꯈ꯭ꯔꯦ ꯃꯅꯤꯄꯨꯔꯤ ꯂꯣꯟꯁꯤꯗ ꯑꯩꯈꯣꯏꯒꯤ ꯈꯣꯟꯊꯣꯛ ꯕ ꯖ ꯅꯠꯇ꯭ꯔꯀꯥꯟ ꯘ ꯍꯥꯏꯕꯁꯤ ꯌꯥꯎꯗꯦ ꯑꯗꯨꯒꯤ ꯃꯍꯨꯠꯇ ꯑꯩꯈꯣꯏꯗꯤ ꯄ ꯆ ꯑꯃꯗꯤ ꯀ ꯅ ꯁꯤꯖꯤꯟꯅꯩ ꯑꯗꯨꯅ ꯍꯥꯏꯔꯤꯕ ꯂꯣꯟ ꯑꯁꯤ ꯁꯤꯖꯤꯟꯅꯔꯤꯕ ꯃꯅꯤꯄꯨꯔꯒꯤ ꯆꯤꯡꯌꯥ ꯇꯝꯌꯥꯗ ꯂꯩꯔꯤꯕ ꯑꯩꯈꯣꯏꯒꯤ ꯂꯣꯏ ꯍꯥꯏꯅꯁꯨ ꯈꯪꯅꯔꯤꯕ ꯃꯤꯁꯤꯡ ꯑꯁꯦ ꯃꯣꯏꯅ ꯉꯥꯡꯂꯤꯕ ꯂꯣꯟ ꯑꯁꯤꯕꯨ ꯑꯩꯈꯣꯏꯅ ꯈꯣꯏ ꯈꯣꯏ ꯍꯥꯏꯗꯨꯅ ꯃꯅꯤꯄꯨꯔꯒꯤ ꯀꯦꯄꯤꯇꯦꯜꯗ ꯂꯩꯔꯤꯕ ꯏꯝꯐꯥꯜꯗ ꯂꯩꯔꯤꯕ ꯃꯤꯑꯣꯏ ꯀꯌꯥꯅ ꯁꯤꯙꯕꯤ ꯑꯗꯨꯕꯨ ꯃꯁꯤ ꯇꯧꯔꯣꯏꯗꯕꯅꯤ ꯍꯥꯏꯔꯤꯕ ꯂꯣꯟ ꯑꯁꯤꯗ ꯑꯩꯈꯣꯏꯒꯤ ꯏꯇꯤꯍꯥꯁ ꯐꯨꯝꯂꯤꯕꯅꯦ ꯑꯩꯈꯣꯏꯒꯤ ꯃꯅꯤꯄꯨꯔꯤ ꯂꯣꯟ ꯑꯁꯤ ꯃꯅꯤꯄꯨꯔꯤ ꯂꯣꯟ ꯑꯁꯤ ꯃꯈꯜ ꯀꯌꯥꯒꯤ ꯃꯔꯝꯅ ꯑꯣꯏꯔꯀꯥꯟꯗ ꯍꯧꯖꯤꯛ ꯍꯧꯖꯤꯛ ꯅꯧꯅ ꯂꯩꯔꯤꯕ ꯃꯅꯤꯄꯨꯔ ꯂꯣꯟ ꯑꯁꯦ ꯑꯣꯏꯔꯛꯈꯤꯕꯅꯦ ꯑꯗꯨꯕꯨ ꯁꯤꯗꯁꯨ ꯅꯠꯇꯦ ꯃꯅꯤꯄꯨꯔ ꯂꯣꯟꯁꯤꯗ ꯍꯥꯟꯅ ꯂꯩꯔꯝꯃꯤꯕꯁꯤ ꯏꯌꯦꯛꯇ ꯕꯦꯡꯒꯣꯂꯤ ꯃꯌꯦꯛ ꯑꯣꯏꯅ ꯁꯤꯖꯤꯟꯅꯔꯝꯃꯤ ꯑꯗꯨꯕꯨ ꯑꯗꯨꯒꯤ ꯍꯦꯛ ꯃꯃꯥꯡ ꯃꯃꯥꯡ ꯀꯌꯥꯗ ꯂꯩꯔꯝꯃꯤꯕ ꯑꯁꯤ ꯃꯩꯇꯩꯒꯤ ꯑꯁꯦꯡꯕ ꯂꯣꯟ ꯏꯌꯦꯛ ꯂꯩꯔꯝꯃꯤ ꯑꯗꯨꯕꯨ ꯍꯤꯟꯗꯨꯅꯥꯏꯖꯦꯁꯟ ꯅꯠꯇ꯭ꯔꯀꯥꯟꯗ ꯕꯩꯁꯅꯕꯤꯖꯝ ꯂꯥꯛꯄꯗꯒꯤ ꯍꯥꯏꯔꯤꯕ ꯄꯣꯠ ꯑꯁꯤ ꯕꯦꯡꯒꯣꯂꯤ ꯃꯌꯦꯛꯇ ꯁꯦꯝꯗꯣꯛꯇꯨꯅ ꯃꯅꯤꯄꯨꯔ ꯂꯣꯟ ꯑꯁꯤꯕꯨ ꯄꯨꯜꯂꯞ ꯃꯨꯊꯠꯀꯦ ꯍꯥꯏꯅ ꯈꯜꯂꯤ ꯑꯗꯨꯅ ꯃꯔꯝ ꯑꯣꯏꯔꯀꯥꯟꯗ ꯑꯩꯈꯣꯏꯅ ꯏꯁꯥꯅ ꯏꯁꯥꯒꯤ ꯂꯣꯟ ꯈꯪꯕ ꯍꯥꯏꯕꯁꯤ ꯏꯁꯥꯅ ꯏꯁꯥꯒꯤ ꯍꯧꯔꯛꯐꯝ ꯈꯪꯕꯅꯤ ꯍꯥꯏꯅ ꯈꯟꯖꯩ ꯑꯅ ꯋꯥꯐꯝ